ꯁꯤꯕꯨ ꯑꯜ ꯍꯥꯌꯥꯠ ꯑꯣꯏꯕꯤꯔꯕ꯭ꯔ ꯑꯩꯅ ꯑꯣꯗꯔ ꯑꯃ ꯆꯤꯀꯟ ꯆꯧ ꯄꯨꯡ ꯃꯥꯄꯟ ꯃꯈꯥꯏꯗ ꯑꯣꯔꯗꯔ ꯇꯧꯈꯤꯕꯅꯤ ꯍꯧꯖꯤꯛꯐꯧ ꯊꯤꯟꯕꯤꯔꯛꯇꯦ ꯌꯥꯔꯒꯗꯤ ꯄꯨꯡ ꯇꯔꯥ ꯅꯪꯅꯕꯅ ꯑꯝꯇ ꯊꯤꯟꯕꯤꯔꯛꯎꯅꯦ